ꯑꯣ ꯁꯤ ꯁꯥꯕꯤꯔꯒꯤ ꯔꯦꯁꯇꯨꯔꯦꯟ ꯅꯠꯇ꯭ꯔꯣ ꯑꯩꯅ ꯅꯍꯥꯟ ꯑꯩꯒꯤ ꯏꯅꯥꯎꯄꯥ ꯑꯃꯒꯤ ꯂꯨꯍꯣꯡꯕꯒꯤ ꯅꯉꯣꯟꯗ ꯑꯣꯗꯔ ꯇꯧꯈꯤꯕ ꯑꯗꯨꯒꯤ ꯂꯥꯗꯨ ꯀꯩꯀꯥ ꯆꯥꯅ ꯊꯛꯅꯕ ꯄꯣꯠꯁꯤꯡꯗꯣ ꯇꯥꯡ ꯂꯥꯛꯏꯕ ꯇꯥꯡ ꯀꯨꯟꯃꯉꯥꯁꯤꯗ ꯂꯧꯒꯅꯤ ꯑꯗꯨ ꯑꯣꯐꯔ ꯂꯩꯔꯒꯁꯨ ꯅꯪꯅ ꯑꯩꯉꯣꯟꯗ ꯑꯗꯨꯝ ꯍꯥꯏꯔꯛꯑꯣ ꯑꯗꯨꯒ ꯅꯨꯃꯤꯠꯇꯨꯗ ꯑꯗꯨꯝ ꯑꯩ ꯂꯧꯔꯒꯦ